ꯑꯩꯅ ꯌꯨꯝꯗ ꯉꯥꯅꯨ ꯂꯣꯏꯕ ꯃꯇꯝꯗ ꯉꯥꯅꯨꯒꯤ ꯃꯀꯣꯜ ꯃꯌꯥꯗꯨꯗ ꯄꯨꯈꯤ ꯑꯃ ꯇꯧꯊꯣꯛꯑꯒ ꯀꯪ ꯊꯥꯗꯕꯤꯗꯨꯅ ꯂꯣꯏ ꯅꯨꯃꯤꯗꯥꯡ ꯋꯥꯏꯔꯝ ꯃꯇꯝ ꯑꯣꯏꯔꯒꯅ ꯍꯣꯏꯖꯤꯜꯂꯤ ꯑꯗꯨꯒ ꯃꯩ ꯅꯨꯡ ꯊꯥꯟꯗꯨꯅ ꯇꯔꯨ ꯇꯅꯥꯟꯅ